ꯐꯣꯟ ꯇꯧꯖꯔꯛꯏꯁꯦ ꯃꯅꯤꯄꯨꯔꯗꯒꯤꯅꯦ ꯑꯩꯅ ꯅꯍꯥꯟ ꯑꯩ ꯍꯥꯏꯗꯤ ꯂꯝ ꯀꯣꯏꯕ ꯂꯥꯛꯀꯅꯤ ꯁꯣꯝꯅ ꯒꯥꯏꯠ ꯈꯔ ꯇꯧꯕꯤꯌꯣꯅ ꯍꯥꯏꯈꯤꯕꯗꯣ ꯑꯩꯗꯣ ꯑꯩꯒꯤ ꯀꯩꯅꯣ ꯗ꯭ꯔꯥꯏꯚꯔ ꯑꯣꯏꯗꯣꯔꯤꯕ ꯀꯩꯅꯣꯁꯤ ꯃꯁꯥꯁꯤ ꯍꯦꯜꯠꯀꯤ ꯑꯣꯏꯗꯣꯔꯤꯕ꯭ꯔꯥ ꯅꯠꯇ꯭ꯔꯒꯅ ꯐꯦꯃꯦꯂꯤꯒꯤ ꯑꯣꯏꯗꯣꯔꯤꯕ꯭ꯔꯥ ꯃꯥꯁꯤ ꯍꯥꯏꯗꯤ ꯄꯣꯠꯇꯣ ꯍꯥꯏꯗꯤ ꯉꯁꯤ ꯅꯣꯡ ꯅꯤꯅꯤꯒꯤ ꯃꯃꯥꯡꯗ ꯃꯥꯗꯣ ꯐꯔꯛ ꯇꯥꯔꯒꯅꯤ ꯑꯅ ꯍꯥꯏꯗꯣꯂꯛꯑꯦ ꯑꯗꯣ ꯐꯔꯛ ꯇꯥꯗꯣꯔꯕꯅꯤꯅ ꯑꯩꯒꯤꯁꯨ ꯍꯥꯏꯗꯤ ꯍꯌꯦꯡ ꯍꯥꯏꯗꯤ ꯉꯁꯤꯃꯛ ꯍꯥꯏꯔꯒꯗꯨ ꯂꯥꯛꯄꯗꯨ ꯌꯥꯔꯔꯣꯏꯗꯕꯅꯤꯅ ꯐꯔꯛ ꯇꯥꯅꯗꯣꯔꯕꯅꯤꯅ ꯁꯣꯝꯒꯤꯁꯨ ꯀꯥꯏꯗꯅꯕ ꯑꯩꯒꯤꯁꯨ ꯀꯥꯏꯗꯅꯕ ꯍꯥꯏꯗꯤ ꯃꯇꯨꯡꯗꯁꯨ ꯃꯌꯥꯝ ꯑꯃ ꯂꯩꯔꯤꯕꯅꯤꯅ ꯍꯥꯏꯗꯤ ꯑꯗꯨꯝ ꯃꯇꯨꯡ ꯍꯥꯏꯗꯤ ꯅꯣꯡ ꯅꯤꯅꯤ ꯂꯩꯔꯒ ꯐꯪꯉꯒ ꯑꯩ ꯑꯗꯨꯝ ꯁꯣꯝꯗ ꯀꯟꯇꯦꯛ ꯇꯧꯖꯔꯛꯑꯒꯦ ꯑꯗꯨꯒ ꯁꯣꯝꯅꯁꯨ ꯋꯥꯔꯧꯕꯤꯕꯁꯨ ꯌꯥꯗ꯭ꯔꯦ ꯍꯥꯏꯗꯤ ꯃꯥꯅꯁꯨ ꯍꯥꯏꯗꯤ ꯀꯩꯅꯣ ꯇꯧꯅ ꯍꯥꯏꯖꯔꯛꯏꯕꯅꯤꯅꯅꯦ ꯑꯩꯁꯨ ꯌꯥꯝ ꯀꯟꯅ ꯍꯥꯏꯖꯤꯟꯕꯗꯨꯁꯨ ꯉꯝꯗ꯭ꯔꯦ ꯑꯗꯨꯅ ꯁꯣꯝꯅ ꯋꯥꯔꯧꯕꯤꯗꯅꯕ ꯃꯊꯪ ꯂꯥꯛꯄ ꯃꯇꯝꯗꯁꯨ ꯑꯩ ꯁꯣꯝꯗ ꯁꯣꯏꯗꯅ ꯀꯣꯜ ꯇꯧꯖꯔꯛꯀꯦ